ꯌꯨꯅꯤꯐꯣꯝ ꯁꯦꯠꯄꯒꯤ ꯀꯅꯥꯁꯦ ꯁ꯭ꯀꯨꯜ ꯑꯃ ꯑꯃꯒꯤ ꯑꯣꯏꯅ ꯇꯣꯡꯉꯥꯟ ꯑꯣꯏꯅ ꯎꯕꯗꯨ ꯑꯗꯨꯒ ꯌꯨꯅꯤꯐꯣꯝꯗꯤ ꯑꯃꯁꯨ ꯔꯤꯄ꯭ꯔꯖꯦꯟ ꯇꯧꯋꯦ ꯑꯗꯨꯒ ꯅꯨꯡꯉꯥꯏ ꯑꯗꯨꯒꯗꯤ ꯌꯥꯝ ꯁꯤꯕ ꯌꯨꯅꯤꯐꯣꯝ ꯁꯦꯠꯄꯁꯦ ꯅꯨꯡꯉꯥꯏꯇꯦ ꯑꯃꯁꯨꯡ ꯀ꯭ꯋꯥꯂꯤꯇꯤꯗꯤ ꯈꯔ ꯋꯥꯠꯄ ꯑꯣꯏꯌꯦ